ꯑꯩꯅ ꯄꯥꯕꯗ ꯌꯥꯝꯅ ꯅꯣꯛꯅꯤꯡꯈꯤꯕ ꯂꯥꯏꯔꯤꯛ ꯅꯣꯛꯅꯤꯡꯕ ꯌꯥꯎꯈꯤꯕ ꯂꯥꯏꯔꯤꯛ ꯍꯥꯏꯔꯒꯗꯤ ꯃꯌꯥꯝꯅ ꯈꯪꯅꯔꯤꯕ ꯅꯣꯛꯅꯤꯡꯕ ꯋꯥꯔꯤ ꯂꯥꯏꯔꯤꯛ ꯇꯤꯡꯀꯜ ꯍꯥꯏꯔꯤꯕ ꯑꯁꯤ ꯑꯃꯅꯤ ꯃꯁꯤꯒꯤ ꯀꯔꯝꯕ ꯃꯇꯥꯡꯗ ꯑꯩꯅ ꯌꯥꯝꯅ ꯅꯣꯛꯅꯤꯡꯈꯤꯒꯦ ꯍꯥꯏꯕꯀꯥꯟꯗ ꯑꯗꯨꯝ ꯋꯥꯔꯤ ꯑꯁꯤꯗ ꯀꯃꯥꯏꯅ ꯇꯧꯏ ꯍꯥꯏꯕꯀꯥꯟꯗ ꯍꯅꯨꯕꯤ ꯑꯃ ꯂꯩꯔꯝꯃꯤ ꯍꯅꯨꯕꯤ ꯑꯃꯁꯤ ꯃꯆꯥꯅꯨꯄꯤ ꯑꯍꯨꯝ ꯄꯣꯛꯂꯝꯃꯤ ꯃꯆꯥꯅꯨꯄꯤ ꯑꯍꯨꯝꯃꯛ ꯃꯌꯨꯝ ꯄꯥꯜꯂꯦ ꯃꯍꯥꯛꯀꯤ ꯃꯌꯥꯅꯨꯄꯥꯁꯤꯡ ꯑꯁꯤꯅ ꯃꯥꯕꯨ ꯀꯌꯥꯝ ꯌꯥꯝꯅ ꯅꯨꯡꯁꯤꯒꯦꯅ ꯆꯥꯡꯌꯦꯡ ꯇꯧꯅꯤꯡꯂꯝꯃꯤ ꯑꯗꯨꯅ ꯅꯣꯡꯃ ꯄꯨꯈ꯭ꯔꯤꯗ ꯃꯥꯅ ꯆꯣꯡꯊꯔꯝꯃꯤ ꯍꯅꯨꯕꯤ ꯑꯁꯤꯅ ꯁꯨꯝ ꯄꯨꯈ꯭ꯔꯤꯗ ꯆꯣꯡꯊꯕ ꯃꯇꯝꯗ ꯃꯌꯥꯅꯨꯄꯥ ꯑꯍꯟꯁꯤꯅ ꯀꯜꯂꯝꯃꯤ ꯃꯌꯥꯅꯨꯄꯥ ꯑꯍꯜꯗꯨꯅ ꯀꯜꯂꯝꯕꯗ ꯃꯍꯥꯛꯄꯨ ꯅꯨꯡꯁꯤꯕ ꯃꯥꯜꯂꯤ ꯍꯥꯏꯃ ꯃꯍꯥꯛꯅ ꯍꯔꯥꯎꯃꯟꯈꯤꯗꯨꯅ ꯑꯜꯇꯣ ꯀꯥꯔ ꯑꯃ ꯄꯤꯔꯝꯃꯤ ꯑꯗꯨꯒ ꯑꯁꯨꯝꯅ ꯅꯣꯡꯉꯥꯜꯂꯒꯁꯨ ꯑꯃꯨꯛꯀ ꯃꯍꯥꯛꯅ ꯄꯨꯈ꯭ꯔꯤꯗ ꯆꯣꯡꯊꯔꯝꯃꯤ ꯆꯣꯡꯊꯔꯒ ꯃꯍꯥꯛꯅ ꯏꯔꯥꯛꯅꯕꯗꯨ ꯎꯕꯗ ꯃꯌꯥꯅꯨꯄꯥ ꯌꯥꯏꯃꯗꯨꯅ ꯑꯃꯨꯛꯀ ꯀꯜꯂꯝꯃꯤ ꯑꯗꯨꯗ ꯄꯦꯟꯃꯟꯈꯤꯗꯨꯅ ꯃꯍꯥꯛꯅ ꯑꯦꯛꯇꯤꯚꯥ ꯑꯃ ꯑꯃꯨꯛꯀ ꯂꯩꯕꯤꯗꯨꯅ ꯃꯍꯥꯛꯇꯨ ꯈꯨꯗꯣꯜ ꯄꯤꯔꯝꯃꯤ ꯅꯣꯡꯉꯥꯜꯂꯒ ꯑꯃꯨꯛꯀ ꯃꯍꯥꯛ ꯆꯣꯡꯊꯔꯝꯃꯤ ꯏꯁꯤꯡꯗ ꯑꯗꯣ ꯃꯌꯥꯅꯨꯄꯥ ꯑꯇꯣꯝꯕꯁꯤꯅ ꯑꯁ ꯃꯥꯅ ꯀꯌꯥꯝ ꯌꯥꯝ ꯇꯥꯡꯕ ꯄꯤꯔꯨꯒꯗꯣꯔꯣꯃꯣ ꯁꯥꯏꯀꯜ ꯑꯃ ꯄꯤꯒꯗꯣꯏ ꯁꯔꯨꯛ ꯀꯟꯗꯕꯅ ꯍꯦꯟꯅ ꯐꯩ ꯍꯥꯏꯅ ꯈꯜꯂꯒ ꯃꯍꯥꯛꯅ ꯀꯜꯂꯝꯗꯦ ꯀꯟꯗꯕꯗꯒꯤ ꯍꯅꯨꯕꯤ ꯑꯗꯨ ꯂꯩꯈꯤꯗ꯭ꯔꯦ ꯂꯩꯈꯤꯗꯕꯅꯤꯅ ꯃꯍꯥꯛ ꯃꯌꯥꯅꯨꯄꯥ ꯑꯇꯣꯝꯕꯗꯨ ꯄꯔꯥꯏꯖ ꯑꯃꯠꯇ ꯐꯪꯗꯦ ꯑꯗꯨꯕꯨ ꯃꯍꯥꯛ ꯂꯝꯕꯣꯔꯒꯤꯅꯤ ꯑꯃꯗꯤ ꯐꯪꯉꯝꯃꯤ ꯂꯝꯕꯣꯔꯒꯤꯅꯤ ꯑꯃꯁꯤ ꯀꯅꯥꯅ ꯄꯤꯒꯦ ꯍꯥꯏꯕ ꯃꯇꯝꯗ ꯃꯍꯥꯛꯀꯤ ꯃꯀꯨꯕꯣꯛ ꯑꯗꯨꯅ ꯄꯤꯔꯝꯃꯤ ꯃꯁꯤꯒꯤ ꯋꯥꯔꯤ ꯑꯁꯤ ꯄꯥꯔꯨꯕꯗ ꯑꯩ ꯌꯥꯝꯅ ꯅꯣꯛꯅꯤꯡꯈꯤ ꯑꯃꯗꯤ ꯋꯥꯔꯤ ꯑꯃ ꯑꯇꯣꯞꯄ ꯋꯥꯔꯤ ꯑꯃꯒ ꯍꯥꯏꯔꯕꯗ ꯅꯣꯡꯃ ꯃꯆꯤꯟ ꯃꯅꯥꯎ ꯑꯅꯤ ꯃꯌꯥꯝ ꯄꯨꯟꯕ ꯃꯤꯐꯝ ꯑꯃꯗ ꯌꯥꯎꯅꯕꯒꯤꯗꯃꯛꯇ ꯂꯥꯛꯃꯤꯟꯅꯔꯝꯃꯤ ꯑꯗꯣ ꯃꯌꯥꯝꯕꯁꯤꯅ ꯃꯅꯥꯎꯅꯨꯄꯥꯗ ꯍꯥꯏ ꯅꯪ ꯍꯣꯔꯦꯟ ꯆꯥꯕ ꯊꯛꯄ ꯃꯇꯝꯗ ꯏꯁꯇꯦꯟꯗ꯭ꯔꯠ ꯂꯩꯅ ꯂꯩꯅ ꯂꯨꯅ ꯅꯥꯟꯅ ꯊꯛꯎ ꯆꯥ ꯊꯛꯄ ꯃꯇꯝꯗ ꯒꯂꯥꯁꯇꯨꯗ ꯌꯥꯎꯔꯤꯕ ꯆꯥ ꯄꯨꯝꯅꯃꯛ ꯇꯦꯡꯅ ꯌꯨꯝꯗ ꯊꯛꯄꯒꯤ ꯍꯩꯅꯕꯤꯗꯨ ꯇꯧꯒꯅꯨ ꯑꯗꯨ ꯑꯥꯗꯗꯤ ꯏꯁꯇꯦꯟꯗ꯭ꯔꯠ ꯂꯩꯒꯗꯃꯤ ꯆꯥꯒꯤ ꯑꯔꯣꯏꯕ ꯁꯔꯨꯛꯇ ꯈꯖꯤꯛꯇꯪ ꯂꯦꯝꯍꯟꯒꯗꯝꯅꯤ ꯑꯗꯨ ꯏꯁꯇꯦꯟꯗ꯭ꯔꯠꯅꯤ ꯍꯥꯏꯔꯝꯃꯤ ꯑꯗꯨꯒ ꯃꯤꯐꯝ ꯃꯌꯥꯝ ꯄꯨꯟꯕ ꯃꯐꯝ ꯑꯗꯨ ꯌꯧꯔꯦ ꯃꯐꯝ ꯑꯗꯨ ꯌꯧꯔꯕ ꯃꯇꯝꯗ ꯆꯥꯗꯨ ꯃꯌꯥꯝ ꯌꯦꯟꯂꯛꯑꯕ ꯃꯇꯨꯡ ꯆꯥ ꯊꯛꯑꯦ ꯆꯥ ꯊꯛꯄꯁꯤꯗ ꯅꯨꯄꯥ ꯃꯅꯥꯎ ꯅꯨꯄꯥ ꯑꯇꯣꯝꯕꯁꯤꯅ ꯀꯌꯥꯝ ꯌꯥꯝ ꯈꯥꯛꯀꯗꯧꯔꯃꯅꯣ ꯍꯥꯏꯕꯁꯤ ꯃꯥꯁꯨ ꯉꯥꯏꯍꯥꯛꯇꯪ ꯆꯃꯝꯅꯗꯅ ꯃꯌꯥꯝ ꯃꯃꯥꯡꯗꯨꯗ ꯃꯌꯥꯝꯕꯗꯨꯗ ꯍꯪꯂꯛꯂꯝꯃꯤ ꯇꯥꯆꯧ ꯁꯤꯃꯨꯛ ꯈꯥꯛꯂꯦ ꯁꯤ ꯌꯥꯔꯗ꯭ꯔꯅ ꯍꯪꯂꯛꯂꯝꯃꯤ ꯁꯤꯒꯤ ꯋꯥꯔꯤꯁꯤꯡ ꯑꯁꯤ ꯇꯥꯕ ꯄꯥꯕ ꯃꯇꯝꯗ ꯌꯥꯝꯅ ꯅꯣꯛꯅꯤꯡꯈꯤ